ꯑꯩꯅ ꯑꯩꯈꯣꯏ ꯏꯁꯇꯦꯠ ꯃꯅꯤꯄꯨꯔꯗ ꯁꯥꯖꯕ ꯑꯩꯈꯣꯏ ꯏꯁꯇꯦꯠꯀꯤ ꯏꯟꯗꯁꯇ꯭ꯔꯤꯖ ꯀꯦꯟ ꯕꯦꯛ ꯏꯟꯗꯁꯇ꯭ꯔꯤꯖ ꯑꯁꯤꯒꯤ ꯗꯨꯀꯥꯟꯗ ꯆꯠꯇꯨꯅ ꯕꯦꯛ ꯑꯃ ꯂꯩꯖꯔꯨꯏ ꯃꯃꯜꯅ ꯑꯩꯠ ꯍꯟꯗ꯭ꯔꯦꯠ ꯄꯤ ꯍꯥꯏꯔꯤꯕ ꯕꯦꯛꯁꯤꯒ ꯃꯃꯜꯁꯤꯒ ꯑꯗꯨꯛꯀꯤ ꯃꯇꯤꯛ ꯀ꯭ꯋꯥꯂꯤꯇꯤꯒ ꯃꯃꯜꯁꯤꯒ ꯑꯗꯨꯛꯀꯤ ꯃꯇꯤꯛ ꯈꯦꯠꯅꯩ ꯍꯥꯏꯔꯤꯕ ꯕꯦꯛ ꯑꯁꯤ ꯎꯕ ꯃꯇꯝꯗ ꯐꯒꯗꯧꯗꯤ ꯃꯥꯜꯂꯝꯃꯒ ꯑꯩꯅ ꯍꯦꯛ ꯂꯩꯔꯨꯔꯕ ꯔꯤꯌꯦꯂꯤꯇꯤ ꯎꯕ ꯃꯇꯝꯗꯗꯤ ꯇꯥꯏꯑꯣꯟꯅꯔꯝꯃꯤ ꯐꯔꯝꯗꯦ ꯕꯦꯛ ꯑꯁꯤ ꯇꯣꯉꯥꯟ ꯇꯣꯉꯥꯟꯅ ꯃꯥꯒꯤ ꯀꯥꯈꯜ ꯑꯅꯤ ꯅꯠꯇ꯭ꯔꯒ ꯑꯍꯨꯝ ꯒꯨꯝꯕ ꯀꯃꯟ ꯑꯣꯏꯅ ꯄꯥꯟꯅꯩ ꯑꯗꯨꯕꯨ ꯍꯥꯏꯔꯤꯕ ꯀꯦꯟ ꯕꯦꯛ ꯏꯟꯗꯁꯇ꯭ꯔꯤꯖ ꯕ꯭ꯔꯥꯟ ꯑꯁꯤꯒꯤ ꯕꯦꯛ ꯑꯁꯤꯗꯤ ꯄꯥꯜꯂꯝꯗꯦ ꯀꯥꯈꯜ ꯑꯃ ꯈꯛꯇ ꯄꯥꯜꯂꯤ ꯁꯝꯅ ꯈꯨꯗꯝ ꯑꯣꯏꯅ ꯍꯥꯏꯔꯕꯗ ꯑꯉꯥꯡ ꯁ꯭ꯀꯨꯜ ꯇꯝꯕ ꯁꯥꯇ꯭ꯔ ꯑꯃꯅ ꯁꯤꯖꯤꯟꯅꯕ ꯃꯇꯝꯗ ꯕꯦꯛꯁꯤ ꯅꯣꯠꯕꯨꯛꯀꯤꯅ ꯇꯣꯉꯥꯟ ꯂꯥꯏꯔꯤꯛꯀꯤꯅ ꯇꯣꯉꯥꯟ ꯀꯝꯄꯥꯁ ꯅꯠꯇ꯭ꯔꯒ ꯄꯦꯟꯒꯨꯝꯕꯒꯤ ꯑꯍꯨꯝ ꯑꯌꯥꯝꯕꯅ ꯄꯥꯟꯅꯩ ꯑꯗꯨꯕꯨ ꯍꯥꯏꯔꯤꯕ ꯀꯦꯟ ꯕꯦꯛ ꯏꯟꯗꯁꯇ꯭ꯔꯤꯖ ꯁꯤꯗꯤ ꯑꯃ ꯈꯛꯇ ꯄꯥꯟꯕꯅ ꯌꯥꯝꯅ ꯁꯤꯖꯤꯟꯅꯕ ꯃꯇꯝꯗ ꯅꯨꯡꯉꯥꯏꯇꯦ ꯍꯥꯏꯔꯤꯕ ꯕꯦꯛꯁꯤꯒꯤ ꯆꯦꯟꯁꯤꯁꯨ ꯆꯤꯡꯊꯣꯛ ꯆꯤꯡꯁꯤꯟ ꯇꯧꯕ ꯃꯇꯝꯗ ꯌꯥꯝꯅ ꯏꯁꯇꯔꯦꯠꯆꯦꯕꯜ ꯑꯣꯏ ꯍꯥꯏꯗꯤ ꯐꯥꯖꯤꯜꯂꯤ ꯏꯁꯇ꯭ꯔꯦꯠꯆꯦꯕꯜ ꯑꯣꯏꯗꯦ ꯑꯗꯒꯤ ꯃꯥꯒꯤ ꯂꯪꯗꯥꯏꯁꯤꯁꯨ ꯇꯥꯏꯔꯤꯕꯁꯤꯡ ꯂꯪꯁꯤꯁꯨ ꯀ꯭ꯋꯥꯂꯤꯇꯤ ꯌꯥꯎꯗꯦ ꯁꯤꯜꯂꯥꯏꯁꯤꯡ ꯍꯟꯗꯣꯛꯏ ꯕꯦꯛꯁꯤ ꯐꯠꯇꯦ ꯍꯥꯏꯔꯤꯕ ꯕꯦꯛ ꯑꯁꯤ ꯃꯇꯨꯡ ꯇꯥꯕꯗ ꯀꯅꯥꯒꯨꯝꯕ ꯃꯤꯑꯣꯏ ꯑꯃꯠꯇꯅ ꯂꯩꯕꯤꯗꯅꯕ ꯍꯥꯏꯔꯤꯕ ꯕꯦꯛ ꯑꯁꯤ ꯀ꯭ꯋꯥꯂꯤꯇꯤ ꯂꯩꯇꯕꯅ ꯃꯔꯝ ꯑꯣꯏꯔꯒ ꯂꯩꯕꯤꯗꯅꯕ ꯅꯤꯡꯁꯤꯡꯖꯔꯤ